ꯍꯧꯖꯤꯛꯀꯤ ꯃꯇꯝꯗ ꯇꯦꯛꯅꯣꯂꯣꯖꯤ ꯍꯥꯏꯕꯁꯦ ꯌꯥꯝꯅ ꯀꯥꯟꯅꯩ ꯑꯗꯨꯕꯨ ꯌꯥꯝꯅ ꯀꯥꯟꯅꯗꯕꯁꯨ ꯌꯥꯝꯅ ꯀꯥꯟꯅꯕ ꯑꯁꯤꯅ ꯑꯃꯨꯛ ꯀꯥꯟꯅꯗꯕ ꯈꯔꯁꯨ ꯑꯃꯨꯛ ꯄꯤꯔꯤ ꯃꯤꯑꯣꯏꯕꯗ ꯃꯤꯑꯣꯏꯕ ꯑꯃꯁꯨꯡ ꯇꯥꯏꯕꯪ ꯇꯥꯏꯕꯪꯁꯤꯗ ꯑꯗꯨꯝ ꯀꯥꯟꯅꯗꯕꯁꯨ ꯑꯗꯨꯝ ꯄꯤꯔꯤ ꯇꯦꯛꯅꯣꯂꯣꯖꯤ ꯃꯌꯥꯝꯁꯤꯡ ꯑꯁꯤꯅ ꯈꯪ ꯍꯩꯔꯦ ꯃꯤꯑꯣꯏꯕꯒꯤ ꯑꯋꯥꯠꯄ ꯑꯅꯤꯡꯕ ꯃꯌꯥꯝꯁꯤꯡ ꯑꯁꯦ ꯊꯨꯡꯍꯟꯅꯕ ꯍꯣꯠꯅꯕꯗ ꯇꯦꯛꯅꯣꯂꯣꯖꯤ ꯃꯌꯥꯝ ꯄꯨꯊꯣꯛꯑꯦ ꯑꯗꯨꯒ ꯑꯃꯨꯛ ꯇꯦꯛꯅꯣꯂꯣꯖꯤ ꯍꯥꯏꯔꯤꯕꯁꯤꯡ ꯑꯁꯤꯅ ꯑꯃꯨꯛ ꯑꯅꯤꯡꯕ ꯃꯤꯑꯣꯏꯕꯒꯤ ꯑꯋꯥꯠꯄꯁꯤꯡ ꯑꯁꯦ ꯃꯦꯟꯈꯠꯅꯕ ꯍꯣꯠꯅꯕꯗ ꯑꯃꯨꯛꯀ ꯆꯩꯊꯦꯡ ꯃꯁꯤꯅ ꯏꯐꯦꯛ ꯑꯣꯏꯕ ꯑꯃꯨꯛ ꯀꯌꯥꯁꯨ ꯑꯃꯨꯛ ꯂꯩꯔꯤꯕꯅꯤ ꯁꯝꯅ ꯍꯥꯏꯔꯕꯗ ꯑꯦꯛꯖꯥꯝꯄꯜ ꯑꯣꯏꯅ ꯍꯥꯏꯔꯕꯗ ꯃꯣꯕꯥꯏꯜ ꯐꯣꯟ ꯁꯤꯖꯤꯟꯅꯕ ꯃꯣꯕꯥꯏꯜ ꯐꯣꯟ ꯁꯤꯖꯤꯟꯅꯕꯁꯤꯅ ꯑꯃꯨꯛꯀ ꯑꯩꯈꯣꯏꯒꯤ ꯃꯁꯤꯗꯒꯤ ꯊꯣꯛꯂꯛꯄ ꯕ꯭ꯂꯨ ꯔꯦ ꯍꯥꯏꯔꯤꯕ ꯑꯁꯤꯅ ꯑꯃꯨꯛꯀ ꯃꯤꯑꯣꯏꯕꯗ ꯐꯥꯎꯅ ꯇ꯭ꯔꯥꯟꯁꯄꯔꯦꯟ ꯑꯣꯏꯅ ꯃꯤꯑꯣꯏꯕꯒꯤ ꯍꯛꯆꯥꯡ ꯕꯣꯗꯤ ꯐꯥꯎꯅ ꯑꯃꯨꯛ ꯆꯠꯍꯜꯂꯦ ꯍꯥꯏꯔꯤꯕꯁꯤꯅ ꯃꯤꯑꯣꯏꯕꯗ ꯃꯁꯤꯒꯤ ꯔꯦ ꯑꯁꯤꯅ ꯁꯣꯛꯍꯜꯂꯤꯕ ꯃꯤꯠꯇ ꯍꯥꯏꯔꯒꯅ ꯑꯩꯈꯣꯏꯒꯤ ꯁꯦ ꯃꯤꯠꯁꯤꯗ ꯃꯁꯤꯒꯤ ꯕ꯭ꯂꯨ ꯔꯦꯁꯤꯅ ꯐꯥꯎꯗꯨꯅ ꯆꯪꯕꯗ ꯑꯩꯈꯣꯏ ꯃꯤꯠ ꯀꯌꯥ ꯑꯃ ꯁꯣꯛꯍꯜꯂꯤꯕ ꯑꯃꯁꯨꯡ ꯃꯁꯤꯒꯤ ꯇꯦꯛꯅꯣꯂꯣꯖꯤ ꯃꯌꯥꯝꯁꯤꯡ ꯑꯁꯤꯅꯁꯨ ꯑꯃꯥꯡꯕ ꯑꯃ ꯑꯣꯏꯍꯜꯂꯤ ꯑꯗꯨꯒ ꯑꯃꯨꯛꯀ ꯑꯩꯈꯣꯏꯒꯤ ꯑꯩꯈꯣꯏꯒꯤ ꯈꯨꯠꯂꯥꯏ ꯑꯣꯏꯅ ꯁꯤꯖꯤꯟꯅꯔꯤꯕ ꯑꯩꯈꯣꯏꯒꯤ ꯑꯩꯈꯣꯏꯒꯤ ꯒꯟꯁꯤꯡ ꯕꯣꯝꯁꯤꯡ ꯍꯥꯏꯔꯤꯕꯁꯤꯡ ꯑꯁꯤꯅ ꯑꯩꯈꯣꯏꯒꯤ ꯇꯦꯛꯅꯣꯂꯣꯖꯤꯅ ꯄꯨꯊꯣꯛꯑꯦ ꯍꯥꯏꯗꯨꯅ ꯁꯤꯖꯤꯟꯅꯔꯤꯕ ꯑꯁꯤꯅ ꯃꯤꯑꯣꯏꯕꯒꯤ ꯑꯄꯦꯟ ꯄꯦꯟꯗ ꯑꯃꯨꯛ ꯇꯧꯔꯛꯄꯗ ꯑꯃꯨꯛꯀ ꯑꯃꯥꯡ ꯑꯇꯥ ꯊꯣꯛꯄꯗ ꯃꯤꯑꯣꯏꯕꯇꯗ ꯊꯣꯛꯄꯗ ꯅꯠꯇꯅ ꯑꯃꯨꯛꯀ ꯇꯥꯏꯕꯪ ꯃꯥꯂꯦꯝ ꯑꯁꯤꯕꯨꯁꯨ ꯑꯃꯨꯛꯀ ꯑꯩꯈꯣꯏꯒꯤ ꯑꯥꯔꯠ ꯑꯁꯤꯕꯨꯁꯨ ꯑꯃꯨꯛꯀ ꯏꯐꯦꯛ ꯑꯣꯏꯍꯜꯂꯦ ꯃꯁꯤꯅ ꯑꯗꯨꯅ ꯇꯦꯛꯅꯣꯂꯣꯖꯤ ꯑꯁꯤꯒꯨꯝꯕꯅ ꯆꯤꯡꯕ ꯑꯦꯛꯖꯥꯝꯄꯜ ꯑꯁꯤꯅ ꯂꯣꯏꯕ ꯅꯥꯏꯗꯅ ꯂꯩꯈ꯭ꯔꯕ ꯇꯦꯛꯅꯣꯂꯣꯖꯤ ꯃꯌꯥꯝꯁꯤꯡ ꯑꯁꯤꯅ ꯑꯃꯨꯛ ꯏꯐꯦꯛ ꯃꯥꯒꯤ ꯑꯗꯨꯝ ꯂꯩꯔꯤ ꯍꯥꯏꯇꯥꯔꯦ ꯏꯐꯦꯛ ꯃꯌꯥꯝꯁꯤꯡ ꯑꯁꯤꯅ ꯑꯗꯨꯅ ꯇꯦꯛꯅꯣꯂꯣꯖꯤ ꯃꯌꯥꯝꯁꯤꯡ ꯑꯁꯦ ꯑꯁꯤꯒꯤ ꯑꯁꯤꯅ ꯀꯥꯟꯅꯕ ꯃꯤꯑꯣꯏꯕꯗ ꯄꯤ ꯇꯧꯕꯇꯗꯨ ꯑꯃꯨꯛꯀ ꯑꯩꯈꯣꯏꯗ ꯑꯃꯨꯛꯀ ꯀꯥꯟꯅꯗꯕ ꯃꯁꯤꯒꯤ ꯏꯐꯦꯛꯁꯤꯡ ꯑꯁꯤꯕꯨꯁꯨ ꯑꯃꯨꯛꯀ ꯊꯦꯡꯅꯍꯜꯂꯤ ꯑꯩꯈꯣꯏ ꯃꯥꯂꯦꯝ ꯑꯁꯤꯗ